ꯍꯜꯂꯣ ꯅꯧꯕꯨ ꯀꯥꯏ ꯌꯧꯔꯛꯑꯕꯣ ꯑꯩ ꯅꯪ ꯉꯥꯏꯕꯁꯦ ꯈꯔ ꯀꯨꯏꯔꯦꯅꯦ ꯑꯩ ꯆꯥꯟꯗꯦꯜ ꯕꯁ ꯏꯁꯇꯣꯞ ꯃꯅꯥꯛꯇ ꯂꯦꯞꯂꯤꯌꯦ ꯑꯩ ꯍ꯭ꯋꯥꯏꯠ ꯁꯥꯔꯠꯀ ꯕ꯭ꯂꯦꯛ ꯖꯤꯟꯁ ꯍꯥꯞꯄꯦ ꯑꯗꯨꯒ ꯕ꯭ꯂꯦꯛ ꯀꯦꯞ ꯍꯥꯞꯄꯦ ꯈꯔ ꯊꯨꯅ ꯂꯥꯛꯄꯤꯌꯣꯗ ꯑꯩ ꯃꯇꯝ ꯂꯩꯇ꯭ꯔꯦ ꯈꯔ ꯊꯨꯅ ꯆꯠꯅꯉꯥꯏꯒꯤꯅꯦ